ꯑꯗꯨꯝ ꯆꯠꯅꯕꯤꯗ ꯅꯨꯄꯤꯁꯤꯡꯗ ꯊꯥꯒꯤ ꯈꯣꯡꯀꯥꯞ ꯂꯥꯛꯄꯗ ꯅꯨꯄꯤꯁꯤꯡꯅ ꯊꯥꯒꯤ ꯂꯥꯛꯄ ꯃꯇꯝꯗ ꯆꯠꯅꯒꯗꯕ ꯅꯤꯌꯣꯝꯁꯤꯡ ꯀꯔꯤꯁꯨ ꯂꯩꯇꯦ ꯑꯗꯨꯝ ꯑꯩꯍꯥꯛꯅ ꯅꯣꯔꯃꯦꯜ ꯅꯣꯔꯃꯦꯜ ꯑꯣꯏꯅ ꯑꯗꯨꯝ ꯂꯩꯕ ꯂꯩꯃꯤꯟꯅꯕꯅꯦ ꯑꯩꯍꯥꯛꯀꯤ ꯊꯥꯏꯅ ꯃꯇꯝꯗꯗꯤ ꯑꯗꯨꯝ ꯅꯨꯄꯤꯕꯨ ꯀꯩꯅꯣ ꯌꯨꯝꯒꯤ ꯊꯕꯛ ꯁꯨꯍꯟꯗꯦ ꯍꯥꯏꯕꯁꯨ ꯂꯩꯌꯦ ꯑꯗꯨꯕꯨ ꯍꯧꯖꯤꯛꯀꯥꯟꯒꯤ ꯑꯩꯍꯥꯛꯀꯤ ꯍꯧꯖꯤꯛꯀꯥꯟ ꯑꯩꯍꯥꯛꯀꯤ ꯃꯇꯝꯗꯗꯤ ꯈꯣꯡꯀꯥꯞ ꯂꯥꯛꯄ ꯑꯁꯤ ꯀꯔꯝꯅ ꯎꯕꯒꯦ ꯍꯥꯏꯗꯤ ꯑꯗꯨꯝ ꯃꯤꯅ ꯑꯗꯨꯝ ꯅꯣꯔꯃꯦꯜ ꯑꯣꯏꯍꯟꯈ꯭ꯔꯦ ꯑꯁꯤ ꯈꯣꯡꯀꯥꯞꯀꯤ ꯂꯥꯛꯄꯁꯨ ꯁꯦꯅꯤꯇꯦꯁꯟꯒꯤ ꯑꯦꯋꯥꯔꯅꯦꯁ ꯑꯁꯤꯒꯨꯝꯕ ꯍꯦꯜꯠ ꯀꯤꯌꯔꯁꯤꯡꯅ ꯐꯖꯅ ꯄꯤꯌꯦ ꯃꯣꯏꯅꯁꯨ ꯑꯗꯨꯝ ꯁꯦꯅꯤꯇꯦꯁꯟ ꯄꯦꯠꯁ ꯀꯨꯝꯕ ꯑꯁꯤꯒꯨꯝꯕꯁꯨ ꯃꯣꯏꯅ ꯄꯤꯕ ꯃꯇꯝꯁꯨ ꯌꯥꯎꯕꯅꯦ ꯑꯁꯤꯒꯤ ꯃꯇꯝꯗꯗꯤ ꯍꯧꯖꯤꯛꯀꯥꯟꯒꯤ ꯃꯤꯅ ꯅꯣꯔꯃꯦꯜ ꯑꯣꯏꯅ ꯂꯧꯈ꯭ꯔꯦ